ꯍꯦꯜꯂꯣ ꯑꯧ ꯌꯨꯝ ꯐ꯭ꯔꯤ ꯑꯣꯏꯅ ꯂꯩꯌꯦ ꯅꯣꯏ ꯀꯩꯅꯣ ꯚꯔꯥ ꯂꯩꯒꯦ ꯍꯥꯏꯔꯣ

ꯑꯗꯨ ꯃꯈꯥꯒꯤꯗꯤ ꯒ꯭ꯔꯥꯎꯟꯗ ꯐ꯭ꯂꯣꯔꯒꯤꯗꯤ ꯑꯩꯈꯣꯏꯗ ꯂꯩꯅꯤ ꯑꯗꯨ ꯃꯊꯛ ꯀꯩꯅꯣ ꯐꯥꯔꯁꯠ ꯐ꯭ꯂꯣꯔꯗꯒꯤ ꯐ꯭ꯂꯣꯔ ꯑꯍꯨꯝꯁꯨꯕ ꯐꯥꯎꯕꯁꯦ ꯀꯩꯅꯣ ꯑꯗꯨꯝ ꯐ꯭ꯔꯤ ꯑꯣꯏꯅꯤ ꯅꯣꯏ ꯄꯥꯝꯃꯗꯤ ꯂꯣꯏ ꯂꯣꯏꯅꯃꯛ ꯂꯧꯕ ꯌꯥꯏ ꯔꯨꯝ ꯑꯍꯨꯝꯒꯨꯝꯕ ꯂꯩꯅꯤ ꯑꯍꯨꯝꯅꯤꯀꯣ ꯑꯗꯨꯒ ꯐ꯭ꯂꯣꯔ ꯈꯨꯗꯤꯡꯒꯤ ꯀꯩꯅꯣ ꯕꯥꯔꯠꯔꯨꯝꯒꯨꯝꯕ ꯇꯣꯏꯂꯦꯠꯒꯨꯝꯕꯁꯦ ꯂꯣꯏꯅ ꯑꯗꯨꯝ ꯑꯅꯤꯒꯨꯝꯕ ꯌꯥꯎꯕꯅꯤ ꯑꯅꯤ ꯑꯅꯤ ꯀꯣ ꯃꯊꯛꯀꯤꯗꯤꯀꯣ ꯃꯊꯛꯀꯤꯗꯤ ꯑꯃꯈꯛꯇ ꯑꯣꯏꯕ ꯑꯃ ꯂꯩ ꯃꯈꯥꯒꯤ ꯃꯈꯥꯒꯤ ꯑꯅꯤꯁꯦ ꯑꯅꯤ ꯑꯅꯤ ꯂꯩ ꯑꯗꯨ ꯗꯤꯇꯦꯜꯁꯁꯦ ꯈꯔ ꯍꯥꯏꯕꯤꯒꯦ ꯍꯥꯏꯔꯣ ꯑꯥ ꯑꯗꯨ ꯑꯩꯈꯣꯏꯁꯦ ꯌꯨꯝꯗꯤ ꯐꯖꯅ ꯁꯔꯒ ꯗꯤꯖꯥꯏꯟꯁꯨ ꯌꯥꯝ ꯀꯩꯅꯣ ꯀꯔꯤ ꯍꯥꯏꯅꯤ ꯑꯇꯥꯡꯕ ꯄꯣꯠ ꯈꯛꯇꯅꯤꯅ ꯈꯔꯗꯤ ꯇꯥꯡꯉꯦ ꯍꯥꯏꯕꯁꯨ ꯌꯥꯏ ꯂꯤꯁꯤꯡ ꯅꯤꯄꯥꯜꯒꯨꯝꯕ ꯊꯥ ꯈꯨꯗꯤꯡꯒꯤ ꯑꯗꯨ ꯆꯠꯂꯦꯀꯣ ꯂꯤꯁꯤꯡ ꯅꯤꯄꯥꯜ ꯑꯣꯏꯔꯦ ꯑ ꯍꯥꯏꯌꯨ ꯌꯥꯗꯤ ꯌꯥꯏ ꯑꯗꯨ ꯍꯣꯏ ꯌꯥꯏ ꯅꯣꯏ ꯀꯩꯅꯣ ꯃꯤ ꯀꯌꯥꯒꯨꯝꯕ ꯍꯥꯏꯅꯣ ꯇꯔꯥꯃꯔꯤ ꯀꯣ ꯎꯝ ꯑꯗꯨꯁꯦ ꯀꯩꯅꯣ ꯎꯝ ꯆꯨꯝꯃꯦ ꯍꯧꯖꯤꯛꯀꯥꯟ ꯀꯟꯅ ꯆꯨꯔꯦꯅꯦ ꯑꯩꯈꯣꯏ ꯁ꯭ꯋꯥꯏꯗꯗꯤ ꯀꯔꯤꯁꯨ ꯇꯧꯗꯕ ꯂꯩꯇꯦ ꯀꯩꯅꯣ ꯂꯥꯛꯇꯦ ꯀꯩꯅꯣ ꯑꯩꯈꯣꯁꯦ ꯈꯔ ꯈꯣꯏꯒꯤ ꯇꯥꯏꯞꯇ ꯈꯔ ꯀꯥꯏꯕꯀꯣ ꯑꯗꯨꯅꯅꯦ ꯑꯗꯨ ꯍꯣꯏ ꯀꯩꯅꯣ ꯑꯁ ꯑꯩꯅ ꯇꯥꯕꯤꯔꯤꯕꯁꯦ ꯀꯩꯅꯣ ꯃꯣꯏꯒꯤꯒ ꯏꯁꯤꯡꯒꯤꯗꯤ ꯈꯔ ꯑꯩ ꯑꯩꯉꯣꯟꯗ ꯑꯗꯨꯝ ꯌꯥꯎꯍꯟꯂꯛꯄ ꯌꯥꯅꯤ ꯑꯗꯨ ꯑꯇꯩꯁꯦ ꯀꯩꯅꯣ ꯅꯣꯏ ꯌꯨꯝꯒꯤꯗꯤ ꯐ꯭ꯂꯣꯔ ꯈꯨꯗꯤꯡꯗ ꯀꯩꯅꯣ ꯑꯗꯨꯝ ꯍꯩꯕ ꯔꯦꯠꯇꯨꯗ ꯆꯅꯤꯄꯥꯜꯗꯨꯗ ꯑꯗꯨꯝ ꯍꯥꯏ ꯑꯗꯨꯃꯥꯏꯅ ꯂꯩꯔꯦ ꯅꯪ ꯀꯃꯥꯏ ꯇꯧꯅꯤ ꯈꯜꯂꯣ ꯑꯥ ꯅꯨꯉꯥꯏꯕꯅꯦ ꯌꯥꯝ ꯅꯨꯉꯥꯏꯕꯅꯦ ꯑꯗꯨꯝ ꯐ꯭ꯔꯤ ꯂꯩꯅꯤ ꯑꯗꯨꯅ ꯑꯩꯈꯣꯏꯁꯨ ꯀꯩꯅꯣ ꯕꯤꯜꯁꯨ ꯄꯨꯊꯣꯛꯅꯤꯡꯉꯥꯏ ꯂꯩꯇꯦꯀꯣ ꯑꯗꯨꯒꯤꯁꯦ ꯃꯩꯒꯤꯁꯨ ꯑꯗꯨꯝ ꯌꯥꯏ ꯑꯗꯨ ꯅꯣꯏꯅ ꯀꯩꯅꯣꯁꯦ ꯏꯟꯗꯛꯁꯟꯁꯦ ꯔꯨꯝ ꯈꯨꯗꯤꯡꯒꯤ ꯅꯣꯏ ꯏꯟꯗꯛꯁꯟ ꯃꯥꯟꯅꯔꯒ ꯅꯨꯃꯤꯠ ꯀꯩꯅꯣ ꯇꯥꯏꯃꯤꯡ ꯃꯥꯟꯅꯔꯒ ꯌꯨꯁ ꯇꯧꯕꯁꯦ ꯈꯔ ꯃꯩꯁꯦ ꯈꯔ ꯅꯨꯡꯉꯥꯏ ꯅꯨꯡꯉꯥꯏꯔꯣꯏꯌꯦꯕꯀꯣ ꯑꯗꯨ ꯈꯛꯇꯅꯦ ꯑꯇꯩꯗꯤ ꯌꯥꯏ ꯁꯤꯖꯤꯟꯅꯕꯁꯦ ꯅꯣꯏ ꯍꯥꯏ ꯍꯥꯏꯅꯔꯒꯀꯣ ꯑꯩ ꯀꯩꯅꯣ ꯍꯧꯖꯤꯛ ꯊꯣꯡꯒꯦ ꯍꯥꯏꯕ ꯀꯥꯟꯗ ꯀꯩꯅꯣ ꯑꯅꯤꯒꯨꯝꯕꯗꯤ ꯁꯤꯖꯤꯟꯅꯕ ꯌꯥꯏꯌꯦꯕ ꯑꯍꯨꯝꯒꯨꯝꯕ ꯃꯇꯝ ꯆꯞ ꯆꯥꯅ ꯇꯧꯔꯗꯤ ꯀꯩꯅꯣ ꯃꯩꯁꯦ ꯈꯔ ꯍꯟꯊꯒꯅꯤ ꯀꯣ ꯃꯩ ꯄꯥꯎꯋꯔꯁꯦ ꯑꯗꯨꯅꯤ ꯈꯔ ꯂꯥꯛꯄꯒꯤ ꯎꯝ ꯑꯗꯨꯒꯤ ꯑꯣꯏꯕꯅꯤ ꯑꯇꯩꯗꯤ ꯀꯩꯁꯨ ꯄ꯭ꯔꯣꯕ꯭ꯂꯦꯝꯗꯤ ꯂꯩꯇꯦ ꯑꯗꯨꯁꯦ ꯀꯩꯅꯣ ꯅꯪ ꯄꯥꯝꯃꯦ ꯍꯥꯏꯔꯗꯤ ꯀꯩꯗꯧꯉꯩ ꯂꯥꯛꯀꯦ ꯍꯥꯏꯔꯣ ꯅꯣꯏ ꯄꯥꯔꯇꯤꯁꯦ ꯌꯦꯡꯕ ꯑꯣ ꯌꯥꯝ ꯐꯔꯦ ꯑꯥ ꯑꯗꯨ ꯑꯩꯗꯤ ꯊꯕꯛ ꯂꯩꯇꯦ ꯂꯥꯛꯄꯤꯌꯨꯅꯦ ꯍꯌꯦꯡ ꯂꯥꯛꯄꯤꯌꯨ ꯑꯗꯨꯒ ꯀꯩꯅꯣ ꯎꯝ ꯌꯥꯏ ꯌꯥꯏ ꯑꯗꯨ ꯂꯩꯅꯤ ꯀꯣ ꯑ ꯂꯥꯛꯑꯒ ꯌꯦꯡꯉꯒ ꯄꯥꯝꯕ꯭ꯔ ꯄꯥꯝꯗꯕ꯭ꯔꯁꯨ ꯀꯩꯅꯣ ꯑꯗꯨꯝ ꯌꯦꯡꯉꯒ ꯇꯣꯉꯥꯟ ꯊꯣꯛꯑꯦꯅ ꯋꯥꯈꯜꯁꯦ ꯑꯥꯗꯨ ꯑꯣꯏꯔꯗꯤ ꯎꯝ

ꯎꯝ ꯍꯌꯦꯡ ꯑꯣꯏꯅ ꯂꯥꯛꯑꯀꯥꯟꯗ ꯀꯣꯜ ꯇꯧꯑꯣ ꯀꯣ ꯍꯦꯜꯂꯣ ꯎꯝ ꯌꯥꯔꯦ ꯌꯥꯔꯦ ꯑꯥ ꯊꯝꯃꯒꯦ ꯑꯥ